ꯍꯜꯂꯣ ꯑꯥ

ꯑꯣꯀꯦ ꯍꯧꯖꯤꯛꯁꯦ ꯃꯣꯔꯦꯗ ꯆꯠꯄꯒꯤꯗꯤ ꯇꯥꯏꯃꯤꯡꯁꯦ ꯌꯥꯝꯅꯗꯤ ꯆꯥꯕ ꯇꯥꯏꯝꯃꯤꯡꯅꯦꯕꯀꯣ ꯑꯗ ꯑꯩꯈꯣꯏꯒꯤ ꯍꯧꯖꯤꯛ ꯊꯣꯛꯏꯕ ꯂꯩꯕꯥꯛꯀꯤ ꯏꯔꯥꯡꯁꯤꯅꯅꯦ ꯃꯣꯔꯦ ꯆꯠꯄꯁꯤ ꯈꯤꯇꯪꯗꯤ ꯈꯨꯗꯣꯡ ꯆꯥꯅꯤꯡꯉꯥꯏ ꯑꯣꯏꯗꯦ ꯑꯇꯣꯞꯄ ꯃꯐꯝꯒꯨꯝꯕꯗꯤ ꯆꯠꯅꯤꯡꯗꯕ꯭ꯔꯥ ꯑꯣꯀꯦ ꯑꯗꯨꯗꯤ ꯃꯣꯔꯦꯒꯤꯗꯗꯤ ꯈꯤꯇꯪ ꯈꯨꯗꯣꯡ ꯆꯥꯗꯧ ꯃꯥꯟꯗ꯭ꯔꯦ ꯑꯇꯣꯞꯄꯗ ꯍꯥꯏꯐꯦꯠ ꯌꯦꯡꯉꯁꯤꯀꯣ ꯑꯗꯨꯝ ꯄꯥꯎ ꯑꯥ ꯑꯗꯨꯝ ꯄꯥꯎ ꯐꯥꯎꯕꯤꯔꯛꯑꯣ ꯑꯩꯉꯣꯟꯗ ꯀꯣ ꯍꯣꯏ ꯍꯣꯏ ꯍꯣꯏꯍꯣꯏ ꯑꯥ ꯎꯝ ꯎꯝꯎꯝ